ꯁꯔꯀꯥꯔꯒꯤ ꯃꯈꯜ ꯃꯈꯥ ꯀꯌꯥ ꯑꯃꯒꯤ ꯏꯁꯀꯤꯝꯗꯤ ꯁꯔꯀꯥꯔꯅ ꯄꯤꯔꯤ ꯑꯗꯨꯒ ꯑꯩ ꯏꯁꯥꯃꯛꯇꯤ ꯁꯔꯀꯥꯔꯒꯤ ꯏꯁꯀꯤꯝ ꯑꯁꯤ ꯑꯃꯐꯥꯎꯕ ꯂꯧꯖꯗ꯭ꯔꯤ ꯑꯗꯨꯒ ꯃꯁꯤꯒꯤ ꯃꯇꯥꯡꯗ ꯑꯩꯅ ꯃꯇꯦꯡ ꯄꯥꯡꯕꯁꯨ ꯄꯥꯝꯃꯨꯗꯦ ꯃꯔꯝꯗꯤ ꯀꯩꯒꯤꯅꯣ ꯍꯥꯏꯕ ꯃꯇꯝꯗ ꯁꯔꯀꯥꯔꯒꯤ ꯁꯤꯗ ꯃꯇꯦꯡ ꯄꯥꯡ ꯄꯥꯡꯉꯨꯕ ꯍꯥꯏꯁꯦ ꯀꯩꯅꯣꯗ ꯍꯧꯖꯤꯛꯀꯤ ꯃꯇꯝꯗꯗꯤ ꯂꯩꯔꯤꯕ ꯂꯩꯀꯥꯏ ꯂꯩꯀꯥꯏꯗꯨꯒꯤ ꯑꯝ ꯑꯦꯜ ꯑꯦꯁꯤꯡ ꯀꯥꯎꯟꯁꯤꯜꯂꯔꯁꯤꯡꯅ ꯑꯌꯥꯝꯕ ꯑꯣꯏꯅ ꯃꯁꯤ ꯀꯔꯤꯁꯦ ꯄ꯭ꯔꯖꯥꯒꯤ ꯐꯪꯒꯗꯕ ꯍꯛꯁꯤꯡꯁꯤ ꯃꯠꯄꯗꯧꯅ ꯇꯧꯔꯒ ꯃꯈꯣꯏꯗ ꯍꯥꯏꯖꯕ ꯀꯣꯏꯆꯠ ꯆꯠꯄꯗꯧꯅ ꯇꯧꯕ ꯑꯗꯨꯅ ꯃꯔꯝ ꯑꯣꯏꯔꯒ ꯃꯗꯨ ꯄꯥꯝꯗꯕꯗꯒꯤ ꯑꯩꯅ ꯏꯁꯥꯒꯤꯁꯨ ꯂꯧꯖꯈꯤꯗꯕꯅꯤ ꯑꯗꯨꯒ ꯑꯇꯣꯞꯄꯁꯤꯡꯁꯨ ꯑꯩ ꯃꯇꯦꯡ ꯄꯥꯡꯕ ꯄꯥꯝꯖꯗꯦ